ꯑꯧ ꯌꯥꯅꯤ ꯌꯥꯅꯤ

ꯑꯧ ꯑꯧ

ꯑꯁꯤꯔꯣ ꯆꯥꯇ꯭ꯔꯨꯛ ꯌꯥꯡꯈꯩꯗꯤ ꯍꯥꯏꯌꯦ ꯃꯆꯨ ꯑꯇꯩ ꯈꯜꯂꯁꯨ ꯌꯥꯅꯤꯌꯦ ꯃꯆꯨ ꯊꯥꯡꯗꯔꯛꯈꯤꯒꯦ ꯑꯇꯩꯁꯨ ꯌꯥꯎꯋꯦ ꯑꯗꯣ ꯁꯤꯅꯠꯇꯕ ꯈꯔ ꯌꯥꯝ ꯂꯩꯌꯦ ꯍꯥꯏꯅꯦꯛꯁꯨ ꯌꯥꯎꯋꯦ ꯑꯗꯨꯗꯨ ꯉꯥꯏꯈꯣꯀꯣ ꯀꯨꯗꯥꯝꯁꯨ ꯑꯧ ꯊꯥꯡꯗꯔꯛꯀꯦꯀꯣ ꯑꯧ ꯄꯨꯊꯣꯔꯛꯀꯦ ꯄꯨꯊꯣꯔꯛꯀꯦ ꯃꯆꯨꯁꯦ ꯑꯉꯥꯡꯕ ꯍꯤꯒꯣꯛ ꯑꯃꯨꯕ ꯑꯗꯒꯤ ꯑꯁꯤꯒꯨꯝꯕꯁꯨ ꯂꯩꯕꯀꯣ ꯑꯗꯨ ꯀꯔꯝꯕ ꯄꯥꯝꯒꯦ ꯉꯔꯥꯡꯒꯤꯗꯨꯗ ꯌꯦꯟꯉꯛꯀꯦꯀꯣ ꯌꯥꯎꯕ꯭ꯔꯅ ꯉꯔꯥꯡꯗꯤ ꯌꯥꯎꯒꯤꯕꯅꯦ ꯌꯦꯉꯛꯀꯦ ꯈꯣꯡꯒꯥꯎꯒꯨꯝꯕꯗꯤ ꯄꯥꯝꯗꯕ꯭ꯔꯣ ꯈꯣꯡꯒꯥꯎꯅꯦ ꯃꯆꯨ ꯃꯆꯨ ꯑꯅꯧꯕꯁꯨ ꯌꯥꯝ ꯂꯥꯛꯑꯦ ꯂꯩꯁꯥꯕꯤꯒꯤꯁꯨ ꯌꯥꯎꯏ ꯑꯣ ꯅꯨꯄꯥ ꯃꯆꯥꯒꯤꯔꯣ ꯃꯅꯨꯄꯤ ꯃꯆꯥꯒꯤꯔꯣ ꯑꯧ ꯑꯣ ꯑꯣ ꯑꯗꯨ ꯌꯥꯝ ꯎꯝ ꯃꯆꯨꯁꯦ ꯑꯃꯍꯦꯛꯇ ꯌꯥꯕ꯭ꯔꯣ

ꯁꯤꯒꯤꯅꯦ ꯍꯪꯒꯥꯝꯄꯥꯟ ꯃꯆꯨꯒꯤ ꯐꯨꯔꯤꯠꯁꯦ ꯑꯝꯇ ꯌꯦꯡꯕꯤꯌꯨꯅꯦ ꯃꯇꯨꯒꯁꯦ ꯕꯣꯟ ꯕꯣꯟ ꯂꯥꯎꯕꯅꯦ ꯑꯅꯧꯕ ꯗꯤꯖꯥꯏꯟꯅꯦ ꯁꯤꯗꯤ ꯃꯃꯟ ꯈꯔꯗꯤ ꯇꯥꯡꯉꯦ ꯂꯤꯁꯤꯡ ꯑꯃꯒ ꯆꯥꯝꯃꯉꯥꯃꯨꯛꯇꯤ ꯍꯥꯏꯌꯦ ꯑꯁ ꯈꯤꯇꯪꯗꯤ ꯍꯥꯞꯄꯣ ꯑꯩꯈꯣꯏ ꯃꯃꯟ ꯌꯧꯗꯤꯌꯦ ꯆꯍꯨꯝ ꯄꯤꯔꯣ ꯄꯤꯒꯦ ꯇꯧꯕꯅꯦꯕ ꯆꯍꯨꯝ ꯄꯤꯔꯝꯃꯣ

ꯈꯣꯡꯒꯥꯎꯁꯤꯅ ꯑꯣ ꯅꯪꯒꯤꯗꯨꯅ ꯅꯪꯒꯤ ꯆꯥꯝꯃꯔꯤ ꯌꯥꯝꯈꯩ ꯑꯣꯏꯔꯦ ꯏꯆꯥ ꯅꯨꯄꯤꯁꯤꯅ ꯆꯥꯝꯃꯉꯥ ꯌꯥꯡꯈꯩ ꯑꯩꯈꯣꯏ ꯃꯃꯟꯗꯣ ꯐꯪꯗꯇꯧꯋꯤꯅꯦ ꯃꯃꯟ

ꯇꯥꯔꯔꯣꯏ ꯑꯗꯨꯗꯤ ꯐꯨꯔꯤꯠꯇꯗꯤ ꯇꯥꯍꯜꯂꯛꯑꯅꯨ ꯍꯥꯏꯅꯦꯛꯁꯤꯔꯣ ꯆꯥꯇ꯭ꯔꯨꯛꯇꯤ ꯍꯥꯏꯕꯅꯦ ꯑꯗꯨ ꯀꯌꯥ ꯄꯤꯔꯝꯗꯣꯏꯅꯣ ꯆꯥꯝꯃꯉꯥ ꯌꯥꯡꯈꯩꯗꯒꯤꯗꯤ ꯇꯥꯕ ꯌꯥꯗꯦ ꯁꯤꯗꯤ ꯑꯩꯁꯦ ꯌꯥꯝ ꯇꯥꯃꯟꯈ꯭ꯔꯦꯗ ꯃꯃꯟ ꯐꯪꯉꯗꯤ ꯄꯤꯊꯣꯛꯀꯗꯧꯕ ꯐꯪꯗ ꯇꯧꯔꯤꯅꯦ ꯑꯣ ꯑꯗꯨꯗꯤ ꯃꯅꯨꯡꯗ ꯌꯦꯡꯉꯛꯑꯒꯦꯀꯣ